ꯍꯜꯂꯣ ꯏꯅꯦ ꯌꯦꯟꯁꯥꯡ ꯂꯧꯕ ꯌꯦꯟꯁꯥꯡ ꯂꯧꯕ ꯂꯥꯛꯀꯦ ꯇꯧꯕꯅꯦ ꯑꯗꯨ ꯀꯣꯕꯤ ꯑꯂꯨ ꯍꯥꯋꯥꯏꯊ꯭ꯔꯥꯛꯅ ꯆꯤꯡꯕ ꯂꯣꯏꯅ ꯐꯪꯒꯗ꯭ꯔꯣ ꯍꯣꯏ ꯏꯟꯁꯥꯡꯁꯦ ꯑꯩ ꯈꯔ ꯌꯥꯝꯅ ꯂꯧꯒꯦꯅ ꯈꯜꯂꯦ ꯀꯣꯕꯤꯁꯨ ꯈꯔ ꯌꯥꯝꯅ ꯂꯧꯒꯦ ꯑꯗꯨꯒ ꯑꯂꯨꯗꯨꯁꯨ ꯑꯗꯨꯝ ꯈꯔ ꯌꯥꯝꯅ ꯂꯧꯒꯦ ꯑꯗꯨ ꯌꯥꯝꯅ ꯂꯧꯕꯒꯤ ꯃꯇꯨꯡ ꯏꯟꯅ ꯏꯅꯦꯅꯁꯨ ꯃꯃꯟꯗꯨ ꯈꯤꯇꯪ ꯌꯦꯡꯕꯤꯔꯣ ꯑꯗꯨ ꯑꯩ ꯂꯧꯕ ꯂꯥꯛꯀꯦ ꯌꯥꯏꯌꯦ ꯀꯩꯁꯨ ꯀꯥꯏꯗꯦ ꯀꯩꯁꯨ ꯀꯥꯏꯗꯦ ꯃꯇꯝꯒꯤꯅꯤ ꯑꯗꯨ ꯐꯖꯗ꯭ꯔꯁꯨ ꯀꯣꯕꯤꯗꯣ ꯃꯃꯟ ꯈꯔ ꯌꯦꯡꯕꯤꯔꯣ ꯑꯗꯨꯒ ꯑꯇꯩ ꯑꯇꯩꯁꯨ ꯍꯥꯋꯥꯏꯊ꯭ꯔꯥꯛ ꯑꯂꯨ ꯑꯇꯩ ꯑꯇꯩ ꯍꯧꯖꯤꯛꯀꯤ ꯑꯗꯨꯝ ꯅꯉꯣꯟꯗ ꯂꯩꯕꯁꯤꯡꯗꯣ ꯑꯌꯥꯝꯕ ꯑꯗꯨꯝ ꯑꯩ ꯈꯔ ꯂꯧꯕ ꯂꯥꯛꯀꯦ ꯎꯝ ꯍꯣꯏ ꯍꯣꯏ ꯑꯗꯨ ꯑꯩ ꯈꯔ ꯌꯦꯡꯉꯒ ꯎꯝ ꯈꯔ ꯌꯦꯡꯉꯒ ꯑꯩ ꯂꯧꯖꯔꯒꯦ

ꯍꯣꯏ ꯍꯣꯏ ꯑꯩ ꯀꯦꯖꯤꯁꯦ ꯑꯩ ꯇꯔꯃꯨꯛ ꯂꯧꯕꯁꯨ ꯌꯥꯎꯅꯤ ꯃꯉꯥꯃꯨꯛ ꯂꯧꯕꯁꯨ ꯌꯥꯎꯅꯤ ꯑꯗꯨꯝ ꯂꯥꯛꯑꯒ ꯍꯥꯏꯅꯔꯁꯦ ꯑꯩ ꯂꯥꯛꯅꯕ ꯇꯧꯔꯒꯦ ꯂꯥꯛꯑꯒꯦ ꯂꯥꯛꯑꯒꯦ